ꯑꯗꯣꯝꯒꯤ ꯑꯩꯈꯣꯏꯒꯤ ꯃꯐꯝꯗ ꯀꯔꯕꯥꯔ ꯇꯧꯕ ꯌꯥꯕ ꯅꯦꯆꯔꯦꯜ ꯔꯤꯁꯣꯔꯁꯦꯁ ꯁꯤꯡꯁꯦ ꯀꯔꯤ ꯀꯔꯤꯅꯣ ꯍꯥꯏꯔꯗꯤ ꯑꯩꯈꯣꯏꯒꯤ ꯏꯁꯤꯡ ꯏꯁꯤꯡꯅꯦꯕ ꯏꯁꯤꯡꯗꯣ ꯐꯖꯅ ꯌꯥꯝ ꯌꯥꯝ ꯐꯕ ꯄꯤꯌꯣꯔ ꯑꯣꯏꯕ ꯏꯁꯤꯡ ꯑꯁꯤꯁꯦ ꯑꯩꯍꯥꯛꯅ ꯀꯔꯕꯥꯔ ꯇꯧꯕ ꯉꯝꯃꯦ ꯑꯃꯨꯛ ꯑꯃꯨꯛꯀ ꯑꯩꯈꯣꯏꯅ ꯅꯨꯡ ꯂꯩꯔꯦ ꯅꯨꯡꯁꯦ ꯑꯩꯈꯣꯏꯅ ꯇꯨꯔꯦꯜꯗꯒꯤꯔ ꯂꯧꯒꯦꯔ ꯑꯥ ꯐꯣꯔꯦꯖꯇꯒꯤ ꯂꯧꯒꯦꯔ ꯑꯗꯨꯝ ꯂꯩꯌꯦ ꯅꯨꯡꯁꯨ ꯑꯃꯨꯛꯀꯁꯨ ꯑꯩꯈꯣꯏꯅ ꯍꯩꯒꯨꯝꯕꯁꯦ ꯍꯩꯁꯤ ꯌꯥꯝ ꯂꯩꯌꯦ ꯅꯦꯆꯔꯦꯜꯅ ꯃꯥ ꯃꯈꯣꯏꯅ ꯑꯗꯨꯝ ꯑꯩꯈꯣꯏꯅ ꯌꯣꯛꯇꯕꯤꯗ ꯑꯗꯨꯝ ꯃꯈꯣꯏꯅ ꯄꯥꯝꯕꯁꯦ ꯂꯩꯌꯦ ꯑꯁꯤꯁꯦ ꯍꯩꯀ꯭ꯔꯨ ꯁꯤꯡꯂꯩꯔꯦ ꯍꯩꯀ꯭ꯔꯨ ꯂꯩꯔꯦ ꯄꯤꯁ ꯂꯩꯔꯦ ꯍꯩꯈꯥ ꯂꯩꯔꯦ ꯍꯩꯅꯧ ꯂꯩꯔꯦ ꯌꯥꯝ ꯌꯥꯝꯃꯦ ꯑꯗꯨꯒ ꯑꯃꯨꯛꯀꯁꯨ ꯑꯩꯈꯣꯏꯅ ꯁꯦꯟꯁꯨ ꯇꯨꯔꯦꯜꯗ ꯂꯩꯕ ꯌꯥꯏ ꯑꯗꯨ ꯇꯨꯔꯦꯜꯅ ꯄꯤꯕꯁꯦ ꯑꯩꯈꯣꯏꯅ ꯉꯥ ꯉꯥꯁꯨ ꯌꯥꯝ ꯂꯩꯌꯦꯕ ꯑꯩꯈꯣꯏꯅ ꯉꯥꯗꯨ ꯐꯥꯔꯒ ꯑꯗꯨꯝ ꯀꯔꯕꯥꯔ ꯇꯧꯕ ꯌꯥꯕꯅꯤ ꯁꯦꯜ ꯌꯥꯝ ꯇꯥꯟꯅꯕꯩ ꯁꯦꯜ ꯇꯥꯟꯅꯕ ꯌꯥꯝ ꯐꯕꯅꯦ ꯂꯝꯕꯤ ꯑꯁꯤꯁꯤꯡꯁꯦ ꯑꯩꯈꯣꯏꯅ ꯀꯔꯕꯥꯔ ꯇꯧꯕ ꯌꯥꯕ ꯉꯥꯛꯇꯅꯤ